ꯂꯩꯒꯤ ꯃꯇꯥꯡꯗ ꯑꯦꯕ꯭ꯔꯣꯅꯤꯡ ꯍꯥꯏꯗꯤꯀꯣ ꯃꯁꯥ ꯀꯛꯄꯅꯦꯕꯀꯣ ꯃꯁꯥ ꯀꯛꯄꯁꯦꯀꯣ ꯂꯩꯁꯤ ꯃꯈꯟ ꯃꯈꯟ ꯂꯩꯌꯦꯕ ꯃꯁꯥ ꯀꯛꯄ ꯌꯥꯕ ꯀꯛꯄ ꯌꯥꯗꯕ ꯈꯔ ꯂꯩꯀꯣ ꯀꯛꯄ ꯌꯥꯕꯒꯤ ꯃꯈꯟ ꯂꯩ ꯈꯔ ꯍꯥꯏꯖꯔꯛꯀꯦ ꯐꯣꯔ ꯑꯦꯛꯖꯥꯝꯄꯜ ꯍꯥꯏꯕꯗ ꯔꯣꯖ ꯍꯥꯟꯅ ꯍꯥꯏꯖꯔꯛꯑꯒꯦꯀꯣ ꯔꯣꯖꯁꯤ ꯇꯤꯡꯈꯪ ꯌꯥꯝ ꯄꯥꯜꯂꯤꯀꯣ ꯔꯣꯖꯁꯤ ꯍꯧꯕꯗꯩ ꯃꯥꯏ ꯍꯧꯕꯗꯨ ꯃꯥꯏ ꯃꯁꯥ ꯈꯔ ꯔꯣꯖꯀ ꯄꯥꯝꯕꯤ ꯈꯔ ꯑꯔꯤꯕ ꯂꯩꯗꯅꯀꯣ ꯑꯗꯨꯗꯒꯤ ꯑꯩꯈꯣꯏ ꯀꯥꯇꯤ ꯂꯩꯀꯣ ꯃꯥꯏ ꯁꯤꯖꯔ ꯇꯣꯉꯥꯟꯅ ꯒꯥꯔꯗꯦꯅꯤꯡ ꯇꯧꯕꯒꯤ ꯁꯤꯖꯔ ꯇꯣꯉꯥꯟꯅ ꯂꯩꯀꯣ ꯂꯩꯗꯨ ꯃꯁꯥꯒ ꯑꯩꯈꯣꯏ ꯔꯣꯖꯀꯤ ꯃꯁꯥ ꯑꯔꯤꯕꯗꯣ ꯑꯗꯨ ꯃꯈꯣꯡ ꯑꯗꯨꯋꯥꯏꯗꯒꯤ ꯃꯥꯏ ꯁꯤꯖꯔꯗꯨꯅ ꯀꯠ ꯇꯧꯒꯅꯤꯀꯣ ꯀꯛꯑ ꯃꯇꯨꯡꯗ ꯑꯗꯨꯒ ꯃꯥꯒꯤ ꯅꯦꯛꯁ ꯑꯇꯣꯞꯄ ꯑꯃꯗ ꯇ꯭ꯔꯥꯟꯐꯔ ꯇꯧꯔꯒ ꯃꯥꯏ ꯂꯩ ꯅꯔꯁꯔꯤ ꯁꯦꯝꯒꯅꯦꯕ ꯅꯔꯁꯔꯤ ꯐꯥꯝꯒꯨꯝꯕ ꯔꯣꯖꯁꯤꯀꯣ ꯃꯆꯥ ꯃꯆꯥꯅ ꯔꯣꯖ ꯁꯦꯝꯒꯅꯤ ꯃꯥꯏ ꯄꯥꯝꯕꯤ ꯃꯆꯥ ꯃꯆꯥ ꯁꯦꯝꯒꯅꯤ ꯀꯛꯑ ꯀꯛꯑꯒ ꯑꯔꯤꯕ ꯃꯄꯥꯗꯒꯤꯀꯣ ꯑꯅꯤ ꯁꯨꯕ ꯑꯃꯅ ꯍꯥꯏ ꯗꯥꯂꯤꯌꯥ ꯑꯣꯏꯅ ꯁꯨꯝꯕ ꯍꯥꯏꯀꯣ ꯗꯥꯂꯤꯌꯥꯁꯤꯁꯨ ꯃꯁꯥ ꯊꯦꯛꯑꯒ ꯑꯔꯤꯕ ꯃꯄꯥꯗ ꯊꯦꯛꯑꯒ ꯑꯗꯨꯝ ꯊꯥꯕ ꯌꯥꯏꯀꯣ ꯗꯥꯂꯤꯌꯥꯁꯨ ꯊꯥꯕ ꯌꯥꯕꯅꯤ ꯑꯗꯣ ꯀꯛꯄ ꯌꯥꯗꯕ ꯄꯥꯝꯕꯤ ꯈꯔꯁꯨ ꯂꯩ ꯍꯥꯏꯗꯤ ꯍꯥꯏꯕꯗ ꯑꯩꯈꯣꯏꯒꯤ ꯀꯩꯁꯦ ꯑꯦꯂꯣ ꯕꯦꯔꯥꯁꯦ ꯑꯩꯈꯣꯏ ꯀꯛꯂꯒꯗꯤ ꯊꯥꯕ ꯌꯥꯗꯦꯀꯣ ꯃꯥꯗꯤ ꯃꯁꯥ ꯀꯛꯂꯒ ꯊꯥꯕ ꯌꯥꯗꯦ ꯃꯥꯗꯤ ꯄꯥꯝꯕꯤ ꯃꯥꯒꯤ ꯄꯥꯝꯕꯤ ꯍꯥꯏꯗꯤ ꯑꯔꯤꯕꯗꯒꯤꯀꯣ ꯆꯣꯡꯊꯣꯛꯔꯛꯄ ꯃꯆꯥ ꯌꯥꯎꯏꯀꯣ ꯑꯗꯨꯗꯒꯤ ꯑꯅꯧꯕ ꯄꯥꯝꯕꯤꯗꯨ ꯂꯧꯔꯒ ꯊꯥꯕꯤꯒꯗꯕ ꯁꯤꯗꯤ ꯀꯛꯄ ꯌꯥꯗꯦ ꯗꯥꯏꯔꯦꯛ ꯄꯥꯝꯕꯤ ꯑꯣꯏꯅ ꯊꯥꯒꯗꯕꯅꯤ ꯄꯥꯝꯕꯤ ꯂꯧꯔꯒ ꯊꯥꯒꯗꯕ ꯑꯦꯂꯣ ꯕꯦꯔꯥꯗꯤ ꯀꯛꯄ ꯌꯥꯗꯦ ꯑꯗꯨ ꯔꯣꯖ ꯄꯥꯝꯕꯤꯒꯨꯝ ꯍꯧꯖꯤꯛꯀꯤ ꯗꯥꯂꯤꯌꯥꯒꯨꯝꯕꯗꯤꯀꯣ ꯀꯛꯑꯒ ꯑꯗꯨꯝ ꯃꯁꯥꯁꯤ ꯀꯛꯑꯒ ꯑꯗꯨꯝ ꯑꯩꯈꯣꯏꯅ ꯊꯥꯕ ꯌꯥꯏꯑꯕ ꯑꯇꯣꯞꯄ ꯑꯃꯗ ꯍꯥꯏꯗꯤ ꯇꯥꯟꯁꯐꯔ ꯇꯧꯔꯒ ꯃꯆꯥ ꯃꯆꯥ ꯀꯛꯊꯜꯂꯒ ꯊꯥꯕ ꯌꯥꯏꯌꯦꯕ